ꯑꯗꯣꯝꯅ ꯆꯦꯟꯕꯗ ꯁꯤꯖꯤꯟꯅꯕ ꯈꯣꯡꯎꯞꯁꯤꯡ ꯑꯗꯨ ꯀꯔꯤ ꯀꯔꯤꯅꯣ ꯑꯃꯁꯨꯡ ꯀꯔꯤꯒꯤꯗꯃꯛꯇ ꯑꯗꯣꯝꯅ ꯃꯈꯣꯏꯕꯨ ꯍꯦꯟꯅ ꯄꯥꯝꯂꯤꯕꯅꯣ ꯑꯩꯅ ꯆꯦꯟꯕꯗ ꯁꯤꯖꯤꯟꯅꯕ ꯈꯣꯡꯎꯞꯁꯤꯡ ꯑꯗꯨ ꯀꯨꯗꯤ ꯑꯦꯗꯤ ꯈꯣꯡꯎꯞꯁꯤꯡꯅꯆꯤꯡꯕ ꯃꯈꯜꯁꯤꯡ ꯑꯁꯤ ꯁꯤꯖꯤꯟꯅꯩ ꯑꯦꯗꯤ ꯍꯥꯏꯔꯤꯕ ꯈꯣꯡꯎꯞ ꯑꯁꯤ